ꯁꯤꯒꯤ ꯑꯩꯁꯤ ꯑꯣꯇꯣꯁꯤꯕꯨ ꯀꯩꯅꯣꯗꯒꯤ ꯀꯛꯆꯤꯡꯗꯒꯤꯅ ꯊꯧꯕꯥꯜꯕꯥꯎꯕ ꯆꯠꯄ ꯌꯥꯒꯗ꯭ꯔꯣ ꯑꯩꯁꯤ ꯄꯨꯡ ꯑꯃ ꯑꯗꯨꯋꯥꯏꯗꯒꯤ ꯆꯠꯀꯗꯕ ꯑꯗꯣ ꯑꯩꯅ ꯍꯧꯖꯤꯛꯇꯩ ꯕꯨꯛꯇꯣ ꯇꯧꯔꯒ ꯊꯝꯖꯤꯟꯕꯒꯤ ꯀꯦꯐꯇꯣ ꯅꯠꯇ꯭ꯔꯗꯤ ꯍꯦꯛꯇ ꯑꯅꯛꯄ ꯃꯤꯅꯤꯠ ꯈꯤꯇꯪꯗꯪ ꯉꯥꯏꯔꯤꯉꯩꯗ ꯇꯧꯕꯁꯦ ꯀꯦꯐꯁꯦ ꯈꯔ ꯐꯪꯒꯟꯗꯕ ꯑꯗꯨꯒꯤ ꯑꯩꯅ ꯀꯃꯥꯏ ꯇꯧꯕꯅꯣꯗꯣ ꯍꯪꯅꯤꯡꯕ ꯌꯥꯔꯒꯗꯤ ꯁꯤꯒꯤ ꯑꯣꯇꯣꯁꯤ ꯍꯣꯔꯦꯟ ꯄꯨꯡ ꯑꯃ ꯑꯗꯨꯋꯥꯏꯗꯒꯤ ꯑꯩ ꯀꯛꯆꯤꯡꯗꯒꯤꯅ ꯊꯧꯕꯥꯜ ꯐꯥꯎꯕ ꯆꯠꯄꯒꯤ ꯂꯝꯕꯤꯅꯤ ꯄꯨꯡ ꯑꯃ ꯑꯗꯨꯋꯥꯏꯗ ꯀꯛꯆꯤꯡꯗ ꯂꯥꯛꯄꯤꯔꯣ ꯀꯛꯆꯤꯡ ꯃꯌꯥꯏ ꯂꯩꯀꯥꯏꯗꯒꯤ ꯆꯠꯀꯗꯕꯅꯤ ꯑꯗꯨꯒ ꯊꯧꯕꯥꯜ ꯐꯥꯎꯕ ꯑꯗꯨꯗꯒꯤ ꯑꯗꯨꯝ ꯂꯥꯛꯑꯒ ꯄꯨꯡ ꯑꯃ ꯑꯗꯨꯋꯥꯏꯗ ꯁꯤꯋꯥꯏꯗ ꯊꯨꯡꯍꯟꯕꯤꯔꯛꯑꯣ ꯑꯗꯨꯒ ꯅꯨꯃꯤꯗꯥꯡ ꯋꯥꯏꯔꯝ ꯄꯨꯡ ꯃꯉꯥ ꯑꯗꯨꯋꯥꯏꯗ ꯀꯛꯆꯤꯡꯗ ꯑꯃꯨꯛ ꯍꯜꯂꯛꯀꯗꯕꯅꯤ ꯌꯥꯒꯗ꯭ꯔꯥ ꯁꯣꯏꯗꯅꯃꯛꯀꯤ ꯁꯤ ꯑꯝꯇ ꯂꯥꯛꯄꯤꯔꯣ ꯁꯣꯏꯗꯅ